ꯑꯥꯔꯠ ꯑꯦꯛꯖꯤꯕꯤꯁꯟ ꯑꯦꯛ꯭ꯁꯄꯣ ꯑꯩ ꯑꯗꯨꯝ ꯃꯈꯜ ꯌꯥꯝꯅ ꯆꯠꯆꯔꯛꯂꯦ ꯍꯧꯖꯤꯛ ꯐꯥꯎꯕꯗ ꯃꯁꯤꯒꯤ ꯅꯨꯡꯉꯥꯏꯕ ꯍꯥꯏꯔꯒꯗꯤ ꯑꯩꯈꯣꯏꯒꯤ ꯑꯥꯔꯇꯤꯁꯇꯨꯅ ꯌꯦꯛꯂꯤꯕ ꯑꯩꯈꯣꯏꯒꯤ ꯂꯥꯏꯁꯤꯡ ꯑꯁꯤ ꯌꯥꯝꯅ ꯅꯛꯁꯤꯜꯂꯒ ꯑꯁꯦꯡꯕꯗ ꯍꯛꯊꯦꯡꯅꯅ ꯌꯦꯡꯕ ꯌꯥꯕꯁꯦ ꯁꯤꯃ ꯌꯥꯝ ꯅꯨꯡꯉꯥꯏ ꯑꯃꯗꯤ ꯂꯣꯏꯅ ꯂꯣꯏꯅꯅ ꯑꯩꯈꯣꯏꯒꯤ ꯍꯥꯟꯅ ꯁꯣꯁꯦꯜ ꯃꯤꯗ꯭ꯌꯥꯗ ꯈꯪꯅꯕ ꯑꯥꯔꯇꯤꯁ ꯑꯁꯦꯡꯕꯗꯗꯤ ꯊꯦꯡꯅꯗ꯭ꯔꯤꯕ ꯃꯌꯥꯝꯒ ꯄꯨꯟꯅ ꯊꯦꯡꯅꯕ ꯌꯥꯕꯒꯤ ꯈꯨꯗꯣꯡꯆꯥꯕ ꯑꯃꯒ ꯑꯦꯛꯖꯤꯕꯤꯁꯟꯅ ꯄꯤꯕꯁꯦ ꯃꯁꯤ ꯌꯥꯝꯅ ꯅꯨꯡꯉꯥꯏ